ꯑꯥꯎ ꯃꯥꯟꯅꯦ

ꯎꯝ ꯌꯥꯅꯤꯌꯦ ꯑꯗꯨꯝ ꯒꯣꯕꯤꯟꯗꯒꯤꯗ ꯆꯠꯅꯤꯡꯉꯤꯔꯣ ꯆꯥꯔꯦ ꯁꯣꯝꯗꯤ ꯁꯤꯗ ꯂꯩꯕ ꯅꯨꯡꯉꯥꯏꯕ꯭ꯔꯣ ꯀꯃꯥꯏ ꯇꯧꯒꯦ ꯃꯐꯝꯁꯦ

ꯑꯗꯨꯝ ꯍꯩꯅꯕ ꯅꯠꯇ꯭ꯔꯣ ꯆꯥꯛ ꯏꯟꯁꯥꯡ ꯆꯥꯕꯗꯤ ꯆꯥꯔꯦ ꯏꯔꯣꯟꯕ ꯆꯥꯏ ꯑꯩꯈꯣꯏꯒꯤꯗꯤ ꯍꯥꯎꯕ꯭ꯔꯣ ꯀꯃꯥꯏ ꯇꯧꯒꯦ ꯁꯥꯔꯦꯡ ꯊꯣꯡꯕꯗꯣ ꯃꯍꯥꯎ ꯇꯪꯕꯗ ꯌꯥꯝ ꯍꯥꯎꯈ꯭ꯔꯦ ꯇꯧꯋꯦ ꯑꯩꯅ ꯑꯗꯨꯝ ꯑꯌꯥꯝꯕꯗ ꯑꯗꯣ ꯑꯗꯨꯝ ꯃꯤ ꯌꯥꯝꯕꯗ ꯃꯤ ꯌꯥꯡꯈꯩꯃꯨꯛ ꯍꯦꯟꯂꯝꯗꯧꯗꯤ ꯃꯥꯜꯂꯦ ꯍꯣꯏ ꯑꯌꯥꯝꯕꯅ ꯍꯥꯏꯗꯤ ꯂꯥꯛꯑꯦꯕ ꯁꯨꯝ ꯍꯥꯏꯗꯤ ꯃꯐꯝꯁꯦ ꯐꯖꯕꯅꯤꯅ ꯍꯥꯏꯕꯇꯥꯔꯦꯀꯣ ꯑꯗꯨꯝ ꯀꯩꯅꯣ ꯑꯗꯨꯝ ꯂꯩꯔꯦ ꯁꯨꯝ ꯄꯪꯂꯩ ꯂꯩꯔꯦ ꯍꯥꯏꯇꯥꯔꯦ ꯑꯥꯎ ꯃꯥꯟꯅꯦ ꯍꯤꯟꯗꯨꯁꯤꯡꯒꯤ ꯂꯥꯏꯅꯤꯡꯐꯝꯅꯦ ꯍꯥꯏꯕꯗꯤ ꯑꯗꯨꯝ ꯑꯗꯨꯝ ꯃꯅꯨꯡꯗꯨꯗ ꯃꯌꯥꯝ ꯂꯩꯔꯦꯀꯣ ꯈꯨꯔꯨꯝꯒꯗꯕ ꯍꯥꯏꯕꯗꯤ ꯂꯥꯏ ꯃꯈꯜ ꯁꯨꯅ ꯃꯌꯥꯝ ꯑꯗꯨꯗ ꯂꯩꯔꯦ ꯑꯗꯣ ꯍꯌꯦꯡꯁꯦ ꯆꯠꯁꯦ ꯍꯥꯏꯔꯣ ꯀꯃꯥꯏ ꯍꯌꯦꯡꯂꯣ ꯆꯠꯁꯦ ꯍꯥꯏꯔꯤꯁꯦ

ꯑꯗꯨ ꯑꯅꯤ ꯑꯗꯨꯋꯥꯏꯗꯒꯤ ꯑꯥꯎ ꯌꯥꯅꯤꯌꯦ ꯑꯗꯣ ꯑꯗꯨꯝ ꯍꯧꯔꯦꯟ ꯂꯣꯏꯁꯜꯂꯒ ꯊꯣꯛꯑꯝꯗꯥꯏꯗꯨꯗ ꯍꯥꯏꯐꯦꯠꯇꯪ ꯐꯣꯟ ꯇꯧꯔꯛꯑꯣ ꯑꯗꯨꯒ ꯑꯩ ꯑꯗꯨꯝ ꯅꯪ ꯑꯗꯨꯝ ꯍꯥꯏꯗꯤ ꯂꯧꯕ ꯂꯥꯛꯑꯒꯦꯕ ꯍꯣꯏ ꯍꯣꯏ ꯐꯖ ꯐꯖꯅ ꯂꯩꯔꯣ